ꯑꯦꯃꯥꯖꯣꯟꯗꯒꯤ ꯑꯩꯅ ꯔꯦꯜꯃꯤ ꯅꯥꯔꯖꯣ ꯇꯦꯟꯒꯤ ꯐꯣꯟ ꯑꯃ ꯆꯦꯟꯕꯅꯤ ꯃꯗꯨꯒꯤ ꯄ꯭ꯔꯥꯏꯁꯇꯣ ꯑꯁꯦꯡꯕꯗꯤ ꯁꯤꯛꯁꯇꯤꯟ ꯊꯥꯎꯖꯟ ꯈꯛ ꯂꯩꯕꯅꯤ ꯑꯩꯅ ꯑꯣꯐꯔꯗ ꯂꯧꯔꯛꯄꯗ ꯐꯣꯔꯇꯤꯟ ꯊꯥꯎꯖꯟꯗ ꯂꯧꯔꯛꯑꯦ ꯃꯥꯒꯤ ꯔꯥꯝꯅ ꯐꯣꯔ ꯖꯤ ꯕꯤ ꯑꯣꯏꯌꯦ ꯑꯗꯨꯒ ꯔꯣꯝꯅ ꯁꯤꯛꯁꯇꯤ ꯐꯣꯔ ꯖꯤ ꯕꯤꯅꯤ ꯃꯗꯨꯕꯨ ꯃꯥꯒꯤ ꯁ꯭ꯄꯦꯁꯁꯦ ꯌꯥꯝ ꯄꯤꯛꯑꯦ ꯍꯦꯛ ꯄꯥꯏꯕꯀꯥꯟꯗ ꯌꯥꯝ ꯊꯨꯅ ꯃꯦꯃꯣꯔꯤ ꯐꯨꯜꯒꯨꯝꯕ ꯍꯥꯏꯒꯜꯂꯦ ꯕꯦꯠꯇ꯭ꯔꯤꯁꯦ ꯐꯥꯏꯚ ꯊꯥꯎꯖꯟ ꯑꯣꯏ ꯐꯥꯁ ꯆꯥꯔꯖꯤꯡꯅꯦ ꯍꯥꯏꯔꯒ ꯐꯥꯁ ꯆꯥꯔꯖꯤꯡ ꯑꯣꯏꯗꯦ ꯌꯥꯝ ꯌꯥꯝꯅ ꯇꯞꯅ ꯇꯞꯅ ꯑꯣꯏꯒꯜꯂꯤ ꯀꯦꯃꯦꯔꯥꯁꯨ ꯁꯦꯡꯗꯦ ꯚꯤꯗꯤꯑꯣ ꯅꯝꯕꯗ ꯌꯥꯝꯅ ꯁꯦꯡꯗꯕ ꯌꯥꯝꯅ ꯑꯣꯏꯒꯜꯂꯤ ꯋꯥꯏꯠ ꯑꯦꯡꯒꯜꯁꯨ ꯌꯥꯎꯗꯦ ꯄꯣꯇ꯭ꯔꯦꯠꯇ ꯐꯣꯀꯁꯁꯨ ꯐꯖꯅ ꯇꯥꯗꯦ ꯃꯥꯒꯤ ꯀꯦꯃꯦꯔꯥꯁꯤ ꯑꯃꯗꯤ ꯌꯥꯝꯅ ꯅꯨꯡꯉꯥꯏꯇꯕ ꯑꯣꯏꯔꯦ ꯃꯥꯒꯤ ꯚꯤꯗꯤꯑꯣꯒꯨꯝꯕ ꯌꯦꯡꯕꯗ ꯔꯤꯖꯣꯂꯨꯁꯟꯒꯨꯝꯕꯁꯨ ꯌꯥꯝꯅ ꯁꯦꯡꯗꯦ ꯑꯩꯅ ꯃꯥꯒꯤ ꯏꯁꯄꯤꯀꯔꯁꯦ ꯑꯅꯤ ꯌꯥꯎꯕꯁꯤꯗ ꯅꯨꯡꯉꯥꯏꯒꯗ꯭ꯔꯥ ꯍꯥꯏꯅ ꯈꯟꯕꯗ ꯃꯥꯒꯤ ꯏꯁꯄꯤꯀꯔꯁꯤꯁꯨ ꯇꯥꯕꯗ ꯌꯥꯝ ꯅꯨꯡꯉꯥꯏꯇꯦ ꯃꯥꯒꯤ ꯚꯣꯏꯁꯁꯦ ꯌꯥꯝꯅ ꯆꯥꯏꯈꯥꯏꯕꯒꯨꯝꯕ ꯌꯥꯝ ꯊꯣꯛꯀꯜꯂꯤ ꯑꯩꯅ ꯒꯦꯝꯒꯨꯝꯕ ꯁꯥꯟꯅꯔꯛꯄ ꯍꯧꯕꯗꯁꯨ ꯌꯥꯝꯅ ꯐꯣꯟꯁꯦ ꯆꯞꯀꯜꯂꯤ ꯑꯃꯗꯤ ꯃꯥꯒꯤ ꯏꯁꯀꯔꯤꯟꯁꯦ ꯇꯆ ꯇꯧꯕꯗ ꯌꯥꯝ ꯅꯨꯡꯉꯥꯏꯇꯕ ꯑꯣꯏꯌꯦ